ꯍꯜꯂꯣ ꯑꯧ ꯀꯅꯥ ꯑꯣꯏꯕꯤꯔꯕꯅꯣ ꯍꯣꯏ ꯍꯣꯏ ꯇꯥꯛꯄꯤꯔꯛꯎ

ꯍꯣꯏ ꯍꯣꯏ ꯍꯣꯏ ꯍꯣꯏ ꯎꯝ ꯎꯝ ꯑꯪ ꯍꯣꯏ ꯍꯣꯏ ꯑꯩꯒꯤ ꯎꯝ ꯍꯣꯏ ꯍꯪꯕꯤꯌꯨ ꯍꯪꯕꯤꯌꯨ ꯎꯝ ꯎꯝ

ꯎꯝ ꯎꯝ ꯍꯣꯏ ꯍꯥꯏꯖꯒꯦ ꯃꯅꯤꯄꯨꯔꯗ ꯂꯩꯕ ꯁꯒꯣꯜꯁꯤꯡꯁꯤ ꯑꯌꯥꯝꯕꯅ ꯑꯩꯈꯣꯏꯒꯤ ꯂꯅꯥꯏꯒꯤ ꯑꯣꯏꯅ ꯂꯣꯏ ꯇꯧꯕ ꯑꯗꯨꯕꯨ ꯍꯟꯗꯛꯇ ꯏꯀꯨꯏ ꯀꯨꯏꯗ꯭ꯔꯤꯉꯩꯗ ꯃꯅꯤꯄꯨꯔ ꯒꯣꯃꯦꯟꯅ ꯑꯩꯈꯣꯏꯒꯤ ꯁꯒꯣꯜ ꯂꯩꯔꯤꯕ ꯁꯒꯣꯜꯁꯤꯡꯁꯤ ꯐꯥꯖꯤꯜꯂꯒ ꯃꯥꯒꯤ ꯒ꯭ꯔꯥꯖꯤꯡ ꯒ꯭ꯔꯥꯎꯟ ꯑꯃ ꯄꯤꯔꯒ ꯃꯗꯨꯗ ꯁꯒꯣꯜ ꯌꯣꯛꯅꯅꯕ ꯑꯗꯨꯒꯨꯝꯕ ꯑꯩꯈꯣꯏꯒꯤ ꯍꯧꯒꯤꯕ ꯂꯩꯒꯤ ꯑꯩꯈꯣꯏ ꯃꯇꯝ ꯑꯃꯒꯤ ꯆꯤꯞ ꯃꯤꯅꯤꯁꯇꯔ ꯑꯩꯈꯣꯏ ꯃꯃꯥꯡꯒꯤ ꯆꯤꯞ ꯃꯤꯅꯤꯁꯇꯔ ꯍꯧꯖꯤꯛꯇꯤ ꯀꯩꯅꯣ ꯇꯧꯈ꯭ꯔꯦ ꯐꯝ ꯊꯥꯗꯣꯛꯈ꯭ꯔꯦ ꯆꯤꯞ ꯃꯤꯅꯤꯁꯇꯔ ꯕꯤꯔꯦꯟꯒꯤ ꯃꯇꯝꯗ ꯑꯗꯨꯒꯨꯝꯕ ꯄꯣꯂꯤꯁꯤ ꯄꯣꯒ꯭ꯔꯥꯝ ꯑꯃꯗꯤ ꯌꯥꯠꯈꯤ ꯑꯗꯨꯕꯨ ꯑꯗꯨꯃꯛꯅ ꯀꯗꯥꯏ ꯐꯥꯎꯕ ꯁꯛꯁꯦꯁ ꯑꯣꯏꯔꯒꯦ ꯅꯠꯇ꯭ꯔꯒ ꯑꯣꯏꯗ꯭ꯔꯤꯕꯒꯦ ꯍꯥꯏꯕꯗꯨꯗꯤ ꯑꯩꯁꯨ ꯊꯣꯏꯗꯣꯛꯅ ꯒ꯭ꯌꯥꯟ ꯇꯥꯖꯗ꯭ꯔꯦ ꯑꯗꯨꯕꯨ ꯃꯥꯒꯤ ꯗꯇꯥ ꯑꯃꯗꯤ ꯁꯣꯏꯗꯅꯃꯛꯀꯤ ꯈꯪ ꯃꯇꯝꯒꯤ ꯃꯇꯨꯡ ꯏꯟꯅ ꯁꯣꯏꯗꯅꯃꯛꯀꯤ ꯈꯪꯒꯅꯤ ꯍꯥꯏꯅ ꯈꯟꯖꯩ ꯑꯗꯨ ꯍꯧꯖꯤꯛꯃꯛꯀꯤꯗꯤ ꯑꯩꯈꯣꯏ ꯂꯅꯥꯏꯁꯤꯡꯁꯦ ꯂꯅꯥꯏꯁꯤꯡꯁꯤꯅ ꯑꯩꯈꯣꯏꯒꯤ ꯑꯩꯈꯣꯏꯒꯤ ꯁꯒꯣꯜ ꯁꯥꯒꯩ ꯁꯥꯒꯣꯜꯕꯨ ꯄꯥꯝꯖꯕ ꯁꯒꯣꯜꯕꯨ ꯅꯨꯡꯁꯤꯖꯕ ꯑꯗꯨꯒ ꯁꯒꯣꯜ ꯀꯥꯡꯖꯩ ꯄꯥꯝꯅ ꯁꯥꯟꯅꯖꯕ ꯑꯩꯈꯣꯏ ꯄ꯭ꯂꯦꯌꯔ ꯈꯔꯅ ꯌꯣꯛꯄ ꯅꯠꯇꯅ ꯑꯇꯩ ꯍꯧꯖꯤꯛ ꯒꯣꯃꯦꯟꯒꯤ ꯄꯣꯂꯤꯁꯤꯗ ꯗꯥꯏꯔꯦꯛ ꯆꯞ ꯆꯥꯕꯃꯛꯇꯤ ꯂꯩꯇ꯭ꯔꯤ ꯍꯥꯏꯅ ꯍꯥꯏꯖꯒꯦ ꯎꯝ ꯄꯣꯅꯤꯁꯤ ꯑꯩꯈꯣꯏ ꯑꯩꯈꯣꯏꯒꯤ ꯆꯧꯔꯥꯛꯄ ꯁꯔꯕꯦ ꯇꯧꯕꯗ ꯏꯌꯥꯝ ꯌꯥꯁꯤꯖꯜꯂꯛꯇ꯭ꯔꯦꯅ ꯑꯗꯨꯃꯥꯏꯅ ꯄꯥꯎ ꯇꯥꯖꯩ ꯎꯝ ꯁꯨꯝ ꯆꯧꯉꯥꯒꯤ ꯅꯤꯌꯔꯂꯤ ꯐꯥꯏꯚ ꯍꯟꯗ꯭ꯔꯦꯗ ꯑꯗꯥꯏꯃꯨꯛꯇꯪ ꯉꯥꯏꯔꯦ ꯑꯗꯨꯅ ꯍꯥꯏꯔꯤꯕ ꯄꯣꯅꯤꯁꯤ ꯃꯨꯠꯈꯤꯒꯗꯧꯕ ꯃꯥꯜꯂꯦ ꯑꯗꯨꯅ ꯃꯁꯤ ꯌꯥꯝꯅ ꯆꯦꯛꯁꯤꯟꯅ ꯇꯧꯍꯧꯗ꯭ꯔꯒꯗꯤ ꯁꯦꯟꯅꯍꯧꯗ꯭ꯔꯒꯗꯤ ꯃꯨꯠꯈꯤꯕꯁꯨ ꯌꯥꯏ ꯀꯥꯏꯅꯒ ꯑꯗꯨꯃꯥꯏꯅ ꯀꯃꯦꯟ ꯄꯤꯅꯕꯁꯨ ꯌꯥꯎꯏ ꯑꯪ ꯑꯪ ꯑꯪ ꯍꯣꯏ ꯍꯣꯏ ꯌꯥꯝꯗ꯭ꯔꯦ ꯎꯝ ꯎꯝ ꯍꯣꯏ ꯍꯣꯏ ꯍꯣꯏ ꯍꯣꯏ ꯎꯝ ꯎꯝ ꯎꯝ ꯍꯣꯏ ꯍꯣꯏ ꯍꯣꯏ ꯑꯗꯨ ꯌꯥꯝꯅ ꯑꯆꯨꯝꯕ ꯋꯥꯐꯝꯅꯤ ꯎꯝ ꯍꯣꯏ ꯍꯣꯏ ꯃꯁꯤ ꯃꯈꯣꯏꯅ ꯍꯥꯏꯕꯗ ꯑꯩꯈꯣꯏꯒꯤ ꯒ꯭ꯔꯥꯁꯀꯤ ꯍꯧꯖꯤꯛ ꯑꯩꯈꯣꯏꯒꯤ ꯂꯝꯐꯦꯜꯒꯤ ꯁꯔꯨꯛ ꯑꯁꯋꯥꯏꯗ ꯂꯝ ꯑꯦꯀꯔ ꯀꯌꯥꯃꯨꯛꯅꯣꯗꯤ ꯈꯪꯖꯗ꯭ꯔꯦ ꯑꯗꯥꯏꯗ ꯒ꯭ꯔꯥꯖꯤꯡ ꯒ꯭ꯔꯥꯎꯟ ꯑꯃ ꯄꯤꯔꯦꯅꯗꯤ ꯍꯥꯏꯌꯦꯕꯀꯣ ꯑꯗꯨ ꯊꯣꯏꯗꯣꯛꯅ ꯌꯥꯝ ꯀꯟꯅ ꯗꯦꯕ꯭ꯂꯞ ꯇꯧꯗ꯭ꯔꯤꯌꯦꯅ ꯑꯗꯨꯃꯥꯏꯅ ꯇꯥꯏꯌꯦ ꯎꯝ ꯂꯝꯕꯤ ꯁꯣꯔꯣꯛꯇ ꯀꯣꯏꯊꯥ ꯊꯥꯗꯣꯛꯇꯅ ꯂꯩꯕꯗꯣ ꯍꯣꯏ ꯍꯣꯏ ꯍꯣꯏ ꯍꯣꯏ ꯎꯝ ꯎꯝ ꯍꯣꯏ ꯍꯣꯏ ꯍꯣꯏ ꯍꯣꯏ ꯍꯣꯏ ꯎꯝ ꯃꯥꯅꯤ ꯃꯥꯅꯤ ꯎꯝ ꯆꯨꯝꯃꯤ ꯆꯨꯝꯃꯤ ꯎꯝ ꯑꯪ ꯍꯣꯏ ꯆꯨꯝꯃꯦ ꯌꯥꯝ ꯆꯨꯝꯃꯦ ꯄꯣꯅꯤ ꯍꯥꯏꯁꯦ ꯑꯩꯈꯣꯏ ꯃꯅꯤꯄꯨꯔꯒꯤ ꯏꯇꯤꯍꯥꯁꯇ ꯊꯥꯗꯣꯛꯅꯕ ꯌꯥꯗ꯭ꯔꯕ ꯑꯗꯨꯒꯨꯝꯕ ꯁꯒꯣꯜ ꯃꯈꯜ ꯑꯃꯅꯦꯕ ꯑꯗꯣ ꯊꯥꯏꯅ ꯑꯩꯈꯣꯏꯅ ꯊꯥꯏꯅꯒꯤ ꯂꯥꯟ ꯀꯌꯥꯗ ꯑꯗꯒꯤ ꯄꯣꯠꯂꯨꯝ ꯄꯨꯕꯗ ꯀꯩꯗꯧꯕꯗ ꯌꯥꯝꯅ ꯐꯖꯅ ꯁꯤꯖꯤꯟꯅꯔꯝꯕ ꯑꯗꯨꯒꯨꯝꯕ ꯁꯥ ꯃꯈꯜ ꯑꯗꯨꯅꯅꯤꯅ ꯑꯩꯈꯣꯏꯁꯨ ꯌꯥꯝꯅ ꯄꯥꯝꯃꯨꯖꯩ ꯑꯗꯣ ꯍꯥꯏꯒꯨꯝꯃꯗꯅ ꯒꯣꯃꯦꯟꯅ ꯍꯧꯖꯤꯛ ꯍꯥꯏꯔꯤꯕ ꯄꯣꯅꯤ ꯑꯁꯤ ꯅꯤꯡꯊꯤꯖꯅ ꯐꯖꯅ ꯁꯦꯐ ꯑꯣꯏꯅꯕ ꯁꯦꯐ ꯑꯣꯏꯕ ꯃꯐꯝꯗ ꯊꯝꯅꯅꯕꯗꯤ ꯌꯥꯝ ꯀꯟꯅ ꯍꯣꯠꯅꯔꯤ ꯍꯥꯏꯅ ꯑꯗꯨꯃꯥꯏꯅ ꯑꯩ ꯊꯝꯖꯒꯦ ꯍꯣꯏ ꯎꯝ ꯍꯣꯏ ꯍꯣꯏ ꯍꯣꯏ ꯍꯣꯏ ꯍꯣꯏ ꯊꯦꯡꯛ ꯌꯨ ꯎꯝ ꯊꯦꯡꯛ ꯌꯨ ꯊꯦꯡꯛ ꯌꯨ